ꯑꯩꯅ ꯆꯥꯛ ꯊꯣꯡ ꯃꯇꯝꯗ ꯌꯥꯝꯅ ꯃꯇꯝ ꯆꯪꯈꯤꯕ ꯍꯥꯏꯔꯗꯤ ꯍꯧꯖꯤꯛꯄꯨꯗꯤ ꯈꯔ ꯀꯩꯅꯣ ꯇꯧꯔꯦ ꯑꯉꯥꯡ ꯑꯣꯏꯔꯤꯉꯩ ꯃꯇꯝꯗꯗꯤ ꯎꯇꯤ ꯊꯣꯡꯕꯁꯦ ꯌꯥꯝꯅ ꯀꯩꯅꯣ ꯊꯣꯡꯅꯤꯡꯉꯦꯅ ꯊꯣꯡꯉꯨꯏꯕ ꯑꯗꯣ ꯃꯇꯝꯗꯣ ꯌꯥꯝ ꯆꯪꯉꯝꯃꯦ ꯎꯇꯤ ꯊꯣꯡꯕꯗ ꯃꯇꯝ ꯌꯥꯝ ꯂꯧꯋꯦ ꯍꯧꯖꯤꯛꯄꯨꯗꯤ ꯍꯩꯔꯛꯑꯃꯤꯅ ꯑꯗꯨꯝ ꯀꯌꯥ ꯆꯪꯗ꯭ꯔꯦ ꯍꯥꯟꯅ ꯑꯉꯥꯡ ꯑꯣꯏꯔꯤꯉꯩꯗꯗꯤ ꯃꯇꯝ ꯌꯥꯝ ꯀꯨꯏꯅ ꯆꯪꯈꯤꯕ ꯍꯥꯏꯔꯗꯤ ꯎꯇꯤ ꯊꯣꯡꯕꯗ ꯑꯣꯏꯅ ꯆꯪꯉꯦ